ꯍꯜꯂꯣ ꯁꯤ ꯁꯦꯟꯇ꯭ꯔꯦꯜ ꯔꯦꯁꯇꯨꯔꯦꯟ ꯑꯣꯏꯕꯤꯕ꯭ꯔꯥ ꯑꯩꯒꯤ ꯃꯤꯡꯅ ꯑꯦꯛꯁ ꯋꯥꯏ ꯖꯦꯠ ꯑꯩꯒꯤ ꯑꯣꯔꯗꯔ ꯅꯝꯕꯔꯅ ꯋꯥꯟ ꯇꯨ ꯊ꯭ꯔꯤ ꯐꯣꯔ ꯉꯁꯤ ꯑꯌꯨꯛꯇ ꯑꯩꯅ ꯑꯣꯔꯗꯔ ꯇꯧꯔꯝꯕꯗ ꯑꯥꯏꯇꯦꯝ ꯑꯅꯤ ꯇꯧꯔꯝꯃꯤ ꯆꯤꯛꯀꯟ ꯆꯧ ꯑꯃꯒ ꯆꯤꯡꯀꯟ ꯃꯣꯃꯣ ꯑꯗꯨ ꯂꯥꯛꯄꯗ ꯆꯤꯛꯀꯟ ꯆꯧ ꯌꯥꯎꯔꯝꯃꯒ ꯆꯤꯛꯀꯟ ꯃꯣꯃꯣꯁꯦ ꯌꯥꯎꯔꯝꯗ꯭ꯔꯦ ꯑꯗꯨꯒꯤꯗꯃꯛ ꯀꯣꯜ ꯇꯧꯖꯔꯛꯄꯅꯦ ꯌꯥꯔꯒꯗꯤ ꯍꯧꯖꯤꯛ ꯆꯤꯛꯀꯟ ꯃꯣꯃꯣꯁꯦ ꯊꯤꯟꯕꯤꯅꯕ ꯍꯥꯏꯖꯕꯅꯤ